ꯏꯁꯩ ꯍꯜꯂꯣ ꯑꯩꯈꯣꯏ ꯁꯤ ꯑꯩꯈꯣꯏꯒꯤ ꯒꯝꯚꯤꯔ ꯁꯤꯡ ꯁꯣꯄꯤꯡ ꯑꯥꯔꯀꯦꯠ ꯑꯣꯏꯕꯤꯔꯕ꯭ꯔꯥ

ꯑꯗꯨ ꯀꯌꯥ ꯀꯌꯥ ꯄꯤꯕꯗꯒꯤꯅ ꯀꯌꯥ ꯀꯌꯥ ꯄꯤꯕꯚꯧꯒꯤ ꯂꯩꯒꯦ ꯈꯣꯠꯀꯦ ꯍꯥꯏꯐꯦꯠ ꯆꯥꯎꯔꯥꯛꯄ ꯑꯝꯇꯪ ꯈꯪꯖꯔꯛꯀꯦ ꯑꯩꯁꯨ ꯄꯩꯁꯥ ꯄꯨꯔꯛꯄꯒꯤ ꯌꯨꯝꯗꯒꯤ ꯀꯩꯅꯣ ꯇꯧꯅꯅꯕ ꯃꯥꯡꯖꯧꯅꯅ ꯎꯝ ꯍꯨꯝ ꯎꯝ

ꯑꯩꯈꯣꯏ ꯑꯩ ꯍꯣꯏ ꯍꯣꯏ

ꯍꯣꯏ ꯍꯣꯏ ꯑꯩꯒꯤ ꯑꯩꯒꯤ ꯑꯣꯏꯅ ꯁꯤꯖꯤꯟꯅꯒꯗꯕꯅꯦ ꯑꯩꯒꯤ ꯍꯥꯟꯅꯒꯤ ꯐꯣꯟꯗꯣ ꯈꯤꯇꯪ ꯃꯜꯂꯦꯅ ꯑꯅꯧꯕꯃ ꯈꯤꯇꯪ ꯁꯤꯟꯖꯤꯔꯥꯅ ꯇꯧꯕꯒꯤ ꯁꯨꯝ ꯂꯥꯛꯆꯒꯦ ꯇꯧꯕꯅꯤ ꯑꯗꯣ ꯀꯩꯁꯨ ꯀꯥꯏꯗꯦ ꯑꯗꯣ ꯗꯨꯀꯥꯟ ꯗꯤ ꯑꯗꯨꯝ ꯊꯦꯡꯉꯁꯨ ꯉꯜꯂꯁꯨ ꯊꯦꯡꯉꯁꯨ ꯉꯜꯂꯁꯨ ꯀꯌꯥꯚꯧꯗꯤ ꯍꯥꯡꯕꯤꯘꯤꯗꯧꯒꯦ ꯑꯩꯁꯦ ꯍꯧꯖꯤꯛꯁꯦ ꯑꯣꯐꯤꯁꯀꯤ ꯊꯥꯗꯣꯛꯄ ꯌꯥꯗꯕ ꯑꯃꯈꯛ ꯉꯍꯥꯛ ꯂꯩꯕ ꯀꯌꯥꯚꯧ ꯄꯨꯡ ꯀꯌꯥꯚꯧ ꯍꯥꯡꯕꯤꯒꯗꯒꯦ ꯗꯨꯀꯥꯟꯗꯣ ꯍꯣꯏ ꯍꯣꯏ ꯍꯣꯏ ꯑꯥ ꯐꯔꯦ ꯐꯔꯦ ꯑꯗꯨꯗꯤ ꯌꯥꯝ ꯅꯨꯡꯉꯥꯏꯖꯔꯦ ꯑꯩ ꯑꯗꯨꯝ ꯂꯥꯛꯅꯕ ꯇꯧꯖꯔꯒꯦ ꯇꯔꯨꯛꯐꯧ ꯃꯅꯨꯡꯗꯨꯗ ꯎꯝ ꯊꯝꯖꯔꯦ ꯊꯝꯖꯔꯦ